ꯍꯂꯣ ꯅꯨꯡꯉꯥꯏꯔꯤꯌꯦ ꯀꯃꯥꯏ ꯀꯃꯥꯏ ꯄꯥꯜꯂꯤꯒꯦ ꯅꯪꯁꯨ ꯎꯝ ꯉꯁꯤꯒꯤ ꯌꯦꯟꯁꯥꯡꯁꯤꯕꯨ ꯍꯋꯥꯏ ꯊꯣꯡꯉꯦ ꯍꯋꯥꯏ ꯊꯣꯡꯉꯦ ꯑꯉꯥꯡꯒꯩꯗꯣ ꯑꯉꯥꯡ ꯂꯝ ꯍꯦꯜꯂꯤ ꯑꯉꯥꯡ ꯇꯨꯏꯁꯟ ꯆꯠꯍꯟꯒꯦ ꯇꯧꯔꯤ ꯑꯗꯨꯒ ꯑꯥ ꯎꯗꯕꯁꯨ ꯀꯨꯏꯔꯦ ꯑꯝꯇꯪ ꯄꯨꯟꯁꯦ ꯑꯗꯨꯒ ꯆꯤꯡ ꯅꯣꯡꯃꯥꯏꯖꯤꯡ ꯆꯤꯡ ꯀꯥꯔꯨꯁꯦ ꯋꯥꯀꯤꯡ ꯑꯣꯏꯅ ꯎꯝ ꯎꯝ ꯑꯧ ꯍꯌꯦꯡ ꯍꯌꯦꯡ ꯂꯥꯛꯀꯦ ꯑꯗꯨꯒ ꯆꯤꯡ ꯀꯥꯅꯕ ꯇꯧꯁꯦ ꯆꯤꯡ ꯑꯗꯨꯗꯤ ꯑꯉꯥꯡꯈꯩꯁꯨ ꯄꯨꯔꯛꯑꯒꯦꯀꯣ ꯈꯣꯡꯒ꯭ꯔꯥꯎ ꯑꯣꯏꯅ ꯁꯦꯠꯂꯁꯤꯔ ꯈꯣꯡꯒ꯭ꯔꯥꯎ ꯑꯃ ꯁꯦꯠꯆꯜꯂꯕꯥ ꯑꯗꯨꯒ ꯑꯉꯥꯡꯒꯩꯒ ꯄꯨꯔꯒ ꯂꯥꯛꯑꯒꯦ ꯑꯗꯨꯒ ꯅꯣꯡꯃꯥꯏꯖꯤꯡ ꯆꯤꯡꯗ ꯀꯥꯔꯨꯔꯁꯦ ꯃꯊꯛꯇꯒꯤ ꯌꯦꯡꯕꯗ ꯌꯥꯝ ꯐꯖꯩ ꯍꯥꯏꯕꯅꯦ ꯁꯤꯅꯔꯤꯗꯣ ꯑꯥ ꯑꯗꯣ ꯆꯤꯡ ꯀꯥꯕꯗ ꯑꯍꯤꯡ ꯑꯍꯤꯡ ꯂꯦꯛꯂꯛꯁꯤꯔ ꯃꯈꯣꯡꯗ ꯂꯦꯛꯑꯣꯏꯁꯤꯌꯦ ꯃꯇꯣꯟꯗ ꯑꯣꯏꯅ ꯂꯦꯛꯁꯤ ꯃꯇꯣꯟꯗ ꯂꯦꯛꯄꯅ ꯈꯔ ꯅꯨꯡꯉꯥꯏꯗꯧ ꯃꯥꯜꯂꯦ ꯑꯏꯪꯕ ꯅꯨꯡꯁꯤꯠ ꯑꯁꯦꯡꯕ ꯍꯋꯥ ꯅꯨꯡꯁꯤꯠ ꯐꯪꯒꯗꯧꯕ ꯃꯥꯜꯂꯦ ꯃꯊꯛꯇꯨꯗ ꯌꯥꯝ ꯅꯨꯡꯉꯥꯏꯗꯧ ꯃꯥꯜꯂꯦ ꯑꯗꯨꯗꯤ

ꯑꯣ ꯅꯣꯡꯃꯥꯏꯖꯤꯡ ꯆꯤꯡꯗꯣꯟꯗ ꯂꯥꯏꯁꯨ ꯂꯩꯕ꯭ꯔꯣ ꯑꯣ ꯑꯗꯨꯗꯤ ꯂꯥꯏ ꯈꯨꯔꯝꯃꯒ ꯀꯥꯔꯕ ꯑꯌꯨꯛꯇ ꯑꯌꯨꯛꯇ ꯏꯔꯨꯖ ꯃꯥꯏꯊꯖꯔꯒ ꯂꯥꯛꯑꯒꯦ ꯑꯗꯨꯒ ꯂꯥꯏ ꯈꯨꯔꯨꯝꯃꯁꯦ ꯂꯥꯏ ꯈꯨꯔꯨꯝꯃꯒ ꯅꯣꯡꯃꯥꯏꯖꯤꯡ ꯆꯤꯡꯗ ꯀꯥꯔꯁꯦ ꯑꯗꯨꯒ ꯅꯨꯡꯗꯥꯡꯗ ꯅꯨꯡꯗꯥꯡ ꯑꯍꯤꯡ ꯂꯦꯛꯂꯛꯑꯗꯤ ꯑꯗꯨꯒꯤ ꯑꯗꯨꯗꯤ ꯑꯆꯥꯄꯣꯠꯁꯤ ꯍꯩ ꯃꯍꯤ ꯏꯁꯄ꯭ꯔꯥꯏꯠꯀꯨꯝꯕ ꯄꯨꯁꯤꯔ ꯑꯗꯩ ꯀꯣꯀꯥꯀꯣꯂꯥꯒꯨꯝꯕ ꯑꯗꯒꯤ ꯑꯆꯥꯄꯣꯠ ꯅꯨꯃꯤꯠꯂꯩꯁꯨ ꯄꯨꯁꯦ ꯑꯗꯨ ꯎꯝ ꯃꯪꯒꯟ ꯈꯔ ꯑꯃ ꯄꯨꯔꯁꯦ ꯑꯗꯨꯒ ꯑꯗꯨꯒ ꯑꯆꯥꯄꯣꯠꯁꯦ ꯃꯤꯛꯆꯔ ꯈꯔ ꯑꯃ ꯄꯨꯔꯁꯦ ꯍꯣꯏ ꯑꯉꯥꯡꯈꯩꯅꯁꯨ ꯌꯥꯝ ꯄꯥꯝꯖꯕ ꯀꯦꯛ ꯈꯔ ꯑꯃꯁꯨ ꯍꯥꯞꯂꯁꯦ ꯑꯗꯨꯒ ꯕꯥꯔꯨꯅꯤ ꯆꯤꯡꯗꯣꯟꯗ ꯀꯣꯏ ꯆꯠꯄꯗ ꯄꯨꯅꯕꯀꯣ ꯕꯥꯔꯨꯅꯤ ꯅꯠꯇꯦ ꯅꯣꯡꯃꯥꯏꯖꯤꯡꯅꯤ ꯅꯣꯡꯃꯥꯏꯖꯤꯡ ꯐꯣꯇꯣꯁꯨꯠ ꯇꯧꯔꯛꯁꯤꯔꯣ ꯐꯣꯇꯣꯁꯨꯠ ꯇꯧꯔꯛꯁꯦ ꯅꯣꯡꯃꯥꯏꯖꯤꯡ ꯆꯤꯡꯗꯣꯟꯗ ꯂꯦꯞꯄꯒ ꯑꯗꯨꯗꯤ ꯀꯔꯤ ꯑꯧ ꯇꯝꯄꯥꯛꯀꯁꯤ ꯌꯥꯝꯅ ꯐꯖꯔꯝꯗꯧ ꯃꯥꯜꯂꯦ ꯑꯗꯨ ꯃꯊꯛꯇꯒꯤ ꯌꯦꯡꯉꯗꯤ ꯑꯣ ꯍꯟꯗꯛꯁꯨ ꯑꯉꯥꯡꯈꯩ ꯂꯣꯏꯅ ꯄꯨꯁꯦ ꯑꯗꯨꯒ ꯑꯗꯨꯗꯤ ꯑꯍꯤꯡ ꯂꯦꯛꯂꯛꯄꯗꯗꯤ ꯑꯍꯤꯡꯗꯗꯤ ꯑꯦ ꯑꯍꯤꯡ ꯍꯥꯏꯌꯦ ꯅꯨꯡꯗꯥꯡꯗ ꯂꯦꯛꯂꯛꯇꯣꯏꯅꯤꯅ ꯀꯔꯤ ꯀꯔꯤ ꯃꯊꯦꯟ ꯆꯥꯁꯤꯒꯦ ꯀꯩꯅꯣꯗ ꯆꯤꯡ ꯅꯣꯡꯃꯥꯏꯖꯤꯡ ꯆꯤꯡ ꯃꯇꯣꯟꯗ ꯑꯍꯤꯡ ꯂꯦꯛꯄꯗꯣ ꯑꯗꯩꯗ ꯆꯥꯔꯁꯤꯔ ꯃꯔꯣꯏ ꯃꯔꯣꯏ ꯊꯣꯡꯕ ꯑꯃ ꯍꯥꯏꯆꯟꯁꯤ ꯕꯣꯔꯤꯒ ꯎꯝ ꯀꯩꯅꯣꯒ ꯅ꯭ꯌꯨꯇ꯭ꯔꯦꯂꯥꯒ ꯑꯩꯈꯣꯏꯒꯤ ꯃꯔꯣꯏ ꯅꯥꯀꯨꯞꯄꯤꯒ ꯁꯤꯡꯖꯨꯗꯨ ꯌꯥꯝ ꯍꯥꯎꯕꯅꯤꯅꯦ ꯑꯗꯨꯃꯁꯨ ꯍꯥꯞꯆꯟꯁꯤꯔ ꯑꯗꯨꯁꯨ ꯍꯥꯎꯕꯅꯦ ꯑꯗꯨꯁꯨ ꯍꯥꯞꯁꯦ ꯑꯗꯨꯒ ꯀꯣꯏꯕ ꯆꯠꯄꯗ ꯈꯣꯡꯎꯞ ꯈꯣꯡꯎꯞ ꯑꯣꯏꯅ ꯇꯣꯡꯁꯟꯁꯔ ꯈꯣꯡꯁꯤꯗꯤ ꯆꯤꯡ ꯀꯥꯕꯗ ꯅꯨꯡꯉꯥꯏꯅꯕ ꯎꯝ ꯍꯟꯇꯤꯡ ꯕꯨꯠꯀꯨꯝꯕ ꯇꯣꯡꯖꯟꯁꯤꯔ ꯕꯨꯠꯀꯨꯝꯕ ꯍꯣꯏ ꯑꯗꯨꯅꯤ ꯈꯔ ꯅꯨꯡꯉꯥꯏꯅꯕ ꯈꯔ ꯇꯣꯡꯁꯟꯁꯤ ꯈꯣꯡꯗ ꯑꯗꯨ ꯑꯥꯗ ꯇꯤꯟ ꯀꯥꯡ ꯇꯤꯡꯈꯪ ꯇꯤꯔꯥꯡꯅ ꯊꯤꯟꯗꯅꯕ ꯑꯉꯥꯡꯈꯩꯁꯨ ꯂꯣꯏꯅ ꯑꯃꯃꯝ ꯇꯣꯡꯁꯟꯕꯤꯁꯤ ꯑꯥ ꯑꯧ ꯑꯗꯨ ꯕꯦꯛ ꯑꯧ ꯂꯩꯃꯤꯟꯅꯔꯁꯦ ꯑꯉꯥꯡꯈꯩꯒꯤꯁꯨ ꯆꯥꯅꯤꯡꯕ ꯈꯟꯖꯔꯁꯅꯤ ꯑꯗꯨꯒ ꯀꯩꯅꯣ ꯇꯧꯁꯤ ꯍꯣꯏ ꯅꯣꯡꯃꯥꯏꯖꯤꯡ ꯆꯤꯡꯈꯣꯡꯗ ꯗꯨꯀꯥꯟ ꯂꯩꯕ꯭ꯔ ꯑꯗꯨꯗꯒꯤ ꯑꯣꯏꯅ ꯂꯩꯈ꯭ꯔꯁꯤꯔ ꯑꯗꯨꯗꯤ ꯀꯦꯃꯦꯔꯥ ꯍꯥꯞꯄꯗꯣ ꯀꯥꯎꯅꯤ ꯆꯤꯡꯗꯣꯟ ꯌꯧꯔꯛꯄꯗ ꯀꯩꯅꯣ ꯐꯣꯇꯣ ꯀꯥꯞꯅꯅꯕ ꯑꯗꯨꯗꯤ ꯑꯣ ꯃꯊꯪ ꯃꯊꯪ ꯀꯥꯔꯁꯤ ꯑꯗꯨꯒ ꯀꯩꯅꯣ ꯊꯦꯡꯅꯔꯁꯤ ꯊꯝꯃꯒꯦꯀꯣ ꯎꯝ ꯑꯥꯎ ꯂꯥꯛꯑꯒꯦ